ꯃꯅꯤꯄꯨꯔꯅ ꯏꯟꯗꯤꯌꯥꯗ ꯃꯔꯁ ꯇꯧꯈꯤꯕ ꯏꯟꯗꯤꯌꯥꯗ ꯇꯤꯟꯈꯤꯕꯁꯤ ꯃꯅꯤꯄꯨꯔꯒꯤ ꯄ꯭ꯔꯥꯖꯥ ꯃꯤꯌꯥꯝꯅ ꯑꯄꯦꯟꯕ ꯑꯃ ꯑꯣꯏꯈꯤꯗꯦ ꯍꯥꯏꯅ ꯈꯜꯂꯤ ꯃꯇꯝꯗꯨꯗ ꯐꯣꯔꯁꯇ ꯅꯝꯐꯨꯗ ꯃꯅꯤꯄꯨꯔꯒꯤ ꯅꯤꯡꯊꯧ ꯁꯤꯂꯣꯡꯗ ꯀꯧꯔꯒ ꯇ꯭ꯔꯤꯇꯤꯗꯨ ꯁꯥꯏꯟ ꯇꯧꯍꯟꯈꯤꯕꯅꯤ ꯑꯗꯨꯅ ꯃꯅꯤꯄꯨꯔꯒꯤ ꯃꯤꯌꯥꯝꯅ ꯃꯇꯝꯗꯨꯗ ꯌꯥꯈꯤꯗꯦ ꯑꯗꯨꯒ ꯍꯧꯖꯤꯛꯐꯥꯎꯁꯨ ꯄꯥꯝꯅꯗ꯭ꯔꯤ ꯑꯗꯣ ꯃꯔꯖꯔꯁꯤ ꯃꯅꯤꯄꯨꯔꯒ ꯏꯟꯗꯤꯌꯥꯒ ꯇꯧꯅꯈꯤꯕ ꯄꯨꯟꯅ ꯂꯩꯈꯤꯕ ꯇꯤꯟꯈꯤꯕ ꯑꯁꯤ ꯃꯅꯤꯄꯨꯔꯒꯤ ꯃꯤꯌꯥꯝꯅ ꯑꯄꯦꯟꯕ ꯑꯃ ꯑꯣꯏꯈꯤꯗꯦ ꯑꯗꯣ ꯃꯅꯤꯄꯨꯔ ꯀꯔꯤꯒꯤꯅꯣ ꯍꯥꯏꯔ ꯀꯥꯟꯗ ꯃꯅꯤꯄꯨꯔꯁꯤꯗꯤ ꯍꯥꯟꯅꯗꯒꯤ ꯃꯅꯤꯡ ꯃꯈꯥ ꯇꯝꯕ ꯂꯩꯕꯥꯛ ꯑꯃ ꯑꯣꯏꯔꯛꯏ ꯑꯗꯨꯅ ꯏꯟꯗꯤꯌꯥꯒ ꯃꯅꯤꯄꯨꯔꯒ ꯈꯦꯠꯅꯩ ꯀꯜꯆꯔꯗ ꯇ꯭ꯔꯦꯗꯤꯁꯟꯗ ꯂꯣꯏꯅꯃꯛ ꯈꯦꯠꯅꯩ ꯑꯗꯨꯅ ꯃꯅꯤꯄꯨꯔ ꯑꯁꯤ ꯃꯅꯤꯡ ꯃꯈꯥ ꯇꯝꯅ ꯍꯥꯟꯅꯗꯧꯅ ꯃꯅꯤꯡ ꯃꯈꯥ ꯇꯝꯅ ꯂꯩꯕ ꯄꯥꯝꯏ